ꯑꯍꯥꯟꯕꯗ ꯂꯤꯟꯅ ꯆꯤꯛꯄ ꯃꯇꯝꯗ ꯑꯩꯈꯣꯏꯅ ꯑꯩꯈꯣꯏꯒꯤ ꯈꯨꯡꯒꯪꯗ ꯂꯤꯟꯅ ꯆꯤꯛꯄ ꯃꯇꯝꯗ ꯆꯤꯛꯏꯕ ꯃꯐꯝꯗꯨꯗ ꯑꯩꯈꯣꯏꯅ ꯐꯤ ꯑꯃꯒ ꯀꯟꯅ ꯄꯨꯜꯂꯅꯤ ꯃꯔꯝꯗꯤ ꯀꯩꯒꯤꯅꯣ ꯍꯥꯏꯕ ꯃꯇꯝꯗ ꯆꯤꯛꯄꯗꯨ ꯁꯣꯛꯏꯕ ꯃꯤꯗꯨꯅ ꯅꯥꯗꯅꯉꯥꯏꯒꯤ ꯆꯤꯛꯄꯗꯨ ꯍꯦꯟꯖꯟꯗꯅꯤꯡꯉꯥꯏꯒꯤ ꯑꯗꯨꯅ ꯑꯩꯈꯣꯏꯅ ꯑꯅꯤꯁꯨꯕ ꯃꯇꯝꯗꯅ ꯑꯩꯈꯣꯏꯅ ꯆꯤꯛꯏꯕ ꯂꯤꯟꯅ ꯆꯤꯛꯏꯕ ꯃꯤꯁꯛ ꯑꯗꯣ ꯑꯩꯈꯣꯏꯅ ꯍꯣꯁꯄꯤꯇꯥꯜꯐꯥꯎ ꯄꯨꯈꯠꯂꯅꯤ ꯒꯥꯔꯤꯗꯅꯤ ꯈꯪꯗꯦ ꯑꯃꯗꯅꯤ ꯈꯪꯗꯦ ꯍꯣꯁꯄꯤꯇꯥꯜꯐꯥꯎ ꯄꯨꯈꯠꯂꯒ ꯑꯩꯈꯣꯏꯅ ꯐꯖꯅ ꯂꯩꯍꯜꯂꯅꯤ ꯑꯗꯨꯒ ꯍꯣꯁꯄꯤꯇꯥꯜꯒꯤ ꯗꯣꯛꯇꯔꯅ ꯌꯦꯡꯕ ꯃꯇꯝꯗ ꯐꯔꯁ ꯑꯦꯠ ꯄꯤꯕꯤꯔꯒ ꯑꯩꯈꯣꯏꯅ ꯃꯥꯅ ꯆꯤꯛꯏꯕ ꯃꯐꯝꯗꯨꯗ ꯑꯩꯈꯣꯏꯒꯤ ꯍꯤꯗꯥꯛ ꯀꯩꯀꯩ ꯀꯥꯞꯁꯤꯜꯂꯒ ꯐꯔꯁ ꯑꯦꯠ ꯄꯤꯔꯕ ꯃꯇꯝꯗ ꯑꯩꯈꯣꯏꯅ ꯃꯥ ꯑꯅꯥꯕꯗꯨ ꯑꯩꯈꯣꯏꯅ ꯇꯦꯛ ꯀꯦꯌꯔ ꯂꯧꯕꯤꯒꯅꯤ